ꯑꯩꯈꯣꯏꯒꯤ ꯚꯥꯔꯠ ꯁꯔꯀꯥꯔꯅ ꯊꯕꯛ ꯄꯤꯕꯒꯤ ꯆꯥꯡ ꯑꯁꯤ ꯌꯥꯝꯅ ꯋꯥꯠꯂꯤ ꯃꯔꯝꯗꯤ ꯃꯤꯁꯤꯡ ꯌꯥꯝꯅ ꯌꯥꯝꯈꯠꯂꯛꯄ ꯃꯔꯝꯅ ꯃꯈꯣꯏꯅꯁꯨ ꯊꯕꯛ ꯄꯤꯕꯒꯤ ꯆꯥꯡ ꯑꯁꯤ ꯌꯥꯝ ꯅꯦꯝꯃꯤ

ꯑꯩꯈꯣꯏ ꯏꯁꯥ ꯏꯁꯥꯅ ꯊꯕꯛ ꯑꯁꯤ ꯀꯝꯄꯅꯤ ꯑꯃꯗꯕꯨ ꯑꯣꯏꯔꯣ ꯑꯃꯗꯕꯨ ꯑꯣꯏꯔꯣ ꯏꯁꯥꯅ ꯊꯤꯖꯔꯒ ꯁꯨꯖꯔꯦ ꯑꯗꯒꯤ ꯑꯩꯈꯣꯏꯒꯤ ꯗꯨꯀꯥꯟꯕꯨ ꯐꯝꯕꯕꯨ ꯑꯣꯏꯔꯣ ꯑꯗꯒꯤ ꯑꯇꯩ ꯑꯇꯩ ꯕꯤꯖꯤꯅꯦꯁ ꯑꯇꯣꯞ ꯑꯇꯣꯞꯄ ꯑꯩꯈꯣꯏꯒꯤ ꯐꯤ ꯌꯣꯟꯕꯕꯨ ꯑꯣꯏꯔꯣ ꯑꯗꯒꯤ ꯂꯩꯔꯤꯕ ꯀꯥꯔꯕꯥꯔ ꯑꯇꯣꯞ ꯑꯇꯣꯞꯄ ꯃꯁꯥ ꯃꯁꯥꯒꯤ ꯑꯣꯏꯕ ꯋꯥꯈꯜꯂꯣꯟꯅ ꯁꯥꯒꯠꯆꯔꯒ ꯇꯧꯖꯔꯦ